ꯍꯧꯖꯤꯛꯃꯛꯀꯤ ꯃꯛꯇꯤ ꯑꯩ ꯍꯩꯖꯤꯛ ꯊꯣꯏꯗꯣꯛꯄ ꯑꯋꯥꯕꯗꯤ ꯀꯌꯥ ꯊꯦꯡꯅꯖꯗꯦ ꯃꯈꯣꯏꯒ ꯍꯥꯏꯕꯗꯤ ꯃꯈꯣꯏꯒ ꯔꯤꯂꯦꯇꯦꯠ ꯑꯣꯏꯕ ꯇꯧꯕ ꯌꯥꯕ ꯊꯕꯛꯁꯦ ꯀꯌꯥ ꯊꯦꯡꯅꯗꯦ ꯍꯥꯏꯇꯔꯦ ꯑꯩꯈꯣꯏꯅ ꯏꯁꯥꯒꯤ ꯗꯣꯀꯨꯃꯦꯟ ꯑꯃ ꯂꯧꯊꯣꯛꯀꯦ ꯑꯃ ꯇꯧꯒꯦ ꯍꯥꯏꯇꯥꯔꯒꯁꯨ ꯏꯁꯥꯅ ꯂꯣꯏꯅ ꯆꯦꯟꯖꯔꯒ ꯇꯧꯋꯤ ꯑꯗꯨꯅ ꯃꯣꯏ ꯍꯛꯊꯦꯡꯅꯅ ꯃꯣꯏꯒ ꯊꯦꯡꯅꯔꯒ ꯑꯩꯉꯣꯟꯗ ꯃꯣꯏꯒꯤ ꯏꯁꯇ꯭ꯔꯒꯜ ꯆꯦꯂꯦꯟꯖꯦꯁꯇꯤ ꯑꯩ ꯉꯁꯤ ꯐꯥꯎꯕ ꯊꯦꯡꯅꯖꯗꯦ ꯑꯗꯨꯕꯨ ꯕꯔꯕꯦꯜꯂꯤ ꯃꯌꯥꯝꯅ ꯍꯥꯏꯅꯕꯗꯗꯤ ꯑꯗꯨꯝ ꯁꯦꯟꯖꯥ ꯊꯨꯝꯖꯥꯁꯤꯗꯤ ꯑꯁꯨꯝ ꯑꯆꯧ ꯑꯁꯥꯡ ꯑꯣꯏꯔꯒꯗꯤ ꯑꯗꯨꯒꯨꯝꯕꯗꯤ ꯑꯗꯨꯝ ꯂꯩꯐꯝ ꯊꯣꯛꯄ꯭ꯔꯥꯅ ꯈꯜꯂꯦ ꯑꯗꯨꯒ ꯑꯩ ꯏꯁꯥꯒꯤ ꯑꯣꯏꯅꯗꯤ ꯃꯗꯨꯒꯤ ꯑꯦꯛꯁꯄ꯭ꯔꯦꯟꯁ ꯃꯛꯇꯤ ꯂꯩꯖꯗ꯭ꯔꯤ